ꯍꯜꯂꯣ ꯐꯧ ꯈꯤꯇꯪ ꯂꯧꯒꯦ ꯇꯧꯕꯅꯦꯕ ꯐꯧꯁꯦ ꯈꯔꯥ ꯐꯕ ꯀꯔꯝ ꯀꯔꯝꯕ ꯃꯈꯜ ꯂꯩꯕꯒꯦ

ꯑꯣ

ꯍꯥꯎ ꯃꯣꯟ ꯇꯔꯥꯃꯨꯛ ꯂꯧꯒꯦ ꯇꯧꯕꯅꯤ ꯑꯗꯣ ꯑꯍꯥꯎꯕꯅ ꯃꯃꯜꯗꯤ ꯀꯌꯥꯝ ꯍꯦꯟꯕ ꯀꯔꯃꯥꯏꯅ ꯇꯧꯕ

ꯑꯣ ꯍꯌꯦꯡ ꯅꯣꯡꯃ ꯅꯤꯅꯤ ꯂꯩꯔꯒ ꯂꯥꯛꯀꯦ ꯇꯧꯕꯅꯦ ꯌꯥꯒꯗ꯭ꯔꯣ

ꯍꯣꯏ ꯍꯣꯏ ꯀꯗꯥꯏꯋꯥꯏꯗꯅꯣ ꯀꯗꯥꯏꯋꯥꯏ ꯀꯗꯥꯏꯋꯥꯏꯗꯅꯣꯕ ꯑꯣ ꯑꯗꯨꯗꯤ ꯅꯛꯅꯔꯦꯅꯦ

ꯍꯣꯔꯦꯟ ꯍꯦꯛꯇ ꯂꯥꯛꯑꯒꯦ ꯈꯔ ꯑꯍꯥꯎꯕꯗ ꯑꯣꯏꯅ ꯂꯧꯔꯒꯦ ꯑꯥꯎ ꯎꯝ ꯇꯔꯥꯃꯨꯛ ꯂꯧꯒꯦ ꯇꯔꯥꯃꯨꯛ ꯂꯧꯔꯗꯤ ꯃꯃꯜꯗꯤ ꯀꯌꯥꯝ ꯇꯥꯒꯗꯣꯏꯖꯥꯠꯅꯣ ꯑꯥꯎ ꯃꯥꯟꯅꯦ ꯎꯝ

ꯃꯤ ꯃꯉꯥ ꯇꯔꯨꯛ ꯂꯥꯛꯑꯒꯦ ꯎꯝ ꯍꯣꯏ ꯄꯨꯔꯛꯀꯦ ꯐꯪꯉꯗꯤ ꯄꯨꯔꯛꯑꯒꯦ ꯐꯪꯗ꯭ꯔꯗꯤ

ꯑꯣ ꯑꯣ ꯍꯟꯗꯛ ꯂꯧꯒꯦ ꯎꯝ ꯍꯣꯏ ꯎꯝ